ꯑꯩꯈꯣꯏꯒꯤ ꯈꯨꯡꯒꯪꯗ ꯈ꯭ꯋꯥꯡ ꯅꯥꯕ ꯐꯅꯕ ꯌꯨꯝꯗ ꯂꯥꯏꯌꯦꯡꯕꯒꯤ ꯃꯑꯣꯡ ꯈꯔ ꯍꯥꯏꯔꯒꯗꯤ ꯈ꯭ꯋꯥꯡ ꯅꯥꯕ ꯃꯇꯝꯗ ꯑꯩꯈꯣꯏꯅ ꯃꯨꯞ ꯇꯩꯕꯤꯕ ꯑꯃꯗꯤ ꯅꯥꯔꯤꯕ ꯃꯐꯝꯗꯨꯗ ꯏꯁꯤꯡ ꯂꯨꯝꯕꯨ ꯂꯨꯝꯕꯨ ꯁꯥꯕꯗ ꯐꯤ ꯂꯨꯞꯄꯒ ꯅꯥꯔꯤꯕ ꯈ꯭ꯋꯥꯡꯒꯤ ꯃꯄꯥꯗ ꯊꯝꯕꯤꯕ ꯑꯃꯗꯤ ꯃꯔꯤ ꯈꯪꯕ ꯃꯤꯗ ꯅꯥꯔꯤꯕ ꯈ꯭ꯋꯥꯡꯗꯣ ꯅꯝꯍꯟꯕꯤꯕ ꯑꯃꯗꯤ ꯊꯦꯔꯥꯄꯤ ꯇꯧꯕꯤꯕ ꯑꯗꯨꯗꯩ ꯈ꯭ꯋꯥꯡ ꯅꯥꯔꯤꯉꯩ ꯃꯇꯝꯗ ꯑꯔꯨꯝꯕ ꯄꯣꯠ ꯊꯥꯡꯗꯕ ꯑꯃꯗꯤ ꯃꯐꯝ ꯆꯥꯅ ꯐꯝꯍꯟꯕꯤꯕ ꯃꯥꯕꯨ ꯄꯣꯊꯥꯍꯟꯕ